ꯑꯩꯈꯣꯏꯒꯤ ꯂꯣꯀꯦꯟꯒꯤ ꯏꯁꯩ ꯍꯥꯏꯔꯒ ꯊꯥꯏꯅꯒꯤ ꯑꯩꯈꯣꯏꯒꯤ ꯃꯣꯏꯔꯥꯡ ꯄ꯭ꯔꯕ ꯃꯣꯏꯔꯥꯡ ꯄ꯭ꯔꯕꯁꯤ ꯑꯩꯈꯣꯏꯒꯤ ꯃꯁꯤ ꯅꯨꯄꯥꯅꯁꯨ ꯑꯗꯨꯝ ꯁꯛꯏ ꯅꯨꯄꯤꯅꯁꯨ ꯑꯗꯨꯝ ꯁꯛꯏ ꯑꯗꯨ ꯃꯣꯏꯔꯥꯡ ꯄꯕ ꯍꯥꯏꯕꯁꯤꯅ ꯃꯣꯏꯔꯥꯡ ꯀꯥꯡꯂꯩꯔꯣꯜꯒꯤ ꯃꯔꯝꯗ ꯑꯩꯈꯣꯏꯒꯤ ꯁꯛꯄ ꯏꯁꯩ ꯃꯈꯜ ꯑꯃꯅꯤ ꯃꯁꯤ ꯄꯨꯡ ꯑꯃ ꯇꯧꯔꯒ ꯌꯥꯝꯅ ꯇꯣꯞ ꯇꯣꯞꯄ ꯏꯁꯩ ꯄꯨꯡ ꯑꯃꯈꯛꯀꯅꯤ ꯃꯁꯤꯗ ꯌꯥꯎꯔꯤꯁꯦ ꯑꯗꯨꯅ ꯃꯁꯤ ꯌꯥꯝ ꯇꯣꯞ ꯇꯣꯞꯄ ꯌꯥꯝꯅ ꯐꯖꯕ ꯊꯥꯏꯅꯒꯤ ꯑꯅ ꯍꯧꯖꯤꯛꯁꯤ ꯀꯌꯥ ꯁꯛꯅꯗ꯭ꯔꯦ ꯑꯗꯨꯕꯨ ꯊꯥꯏꯅꯗꯤ ꯌꯥꯝꯅ ꯄꯥꯝꯅ ꯊꯥꯏꯅꯩ ꯑꯍꯟꯁꯤꯡꯅ ꯇꯥꯅꯔꯝꯕ ꯏꯁꯩ ꯃꯈꯜ ꯑꯃꯅꯤ ꯑꯥ ꯑꯗꯨꯒ ꯃꯣꯏꯔꯥꯡ ꯄ꯭ꯔꯕ ꯈꯣꯡꯖꯣꯝ ꯄ꯭ꯔ ꯈꯣꯡꯖꯣꯝ ꯄ꯭ꯔꯕ ꯑꯁꯤꯅ ꯈꯣꯡꯖꯣꯝ ꯑꯩꯈꯣꯏꯒꯤ ꯊꯥꯏꯅꯒꯤ ꯑꯩꯈꯣꯏꯒꯤ ꯅꯤꯡꯊꯧꯔꯣꯟꯒꯤ ꯃꯔꯝꯗ ꯁꯛꯄ ꯏꯁꯩ ꯃꯈꯜ ꯑꯃꯅꯤ ꯃꯁꯤꯁꯨ ꯀꯣ ꯑꯩꯈꯣꯏꯒꯤ ꯃꯣꯏꯔꯥꯡ ꯄ꯭ꯔꯕꯒ ꯑꯗꯨꯝ ꯍꯥꯏꯐꯦꯠ ꯃꯥꯅꯩ ꯁꯤ ꯆꯞ ꯃꯥꯅꯩ ꯑꯗꯨꯝ ꯃꯥꯏ ꯃꯥꯏꯒꯤ ꯃꯇꯥꯡ ꯃꯇꯥꯡꯗꯨꯒꯤ ꯈꯦꯟꯅꯕꯅꯤ ꯑꯃꯅ ꯃꯣꯏꯔꯥꯡ ꯄ꯭ꯔꯕꯁꯤꯅ ꯃꯣꯡꯂꯥ ꯃꯣꯏꯔꯥꯡ ꯀꯪꯂꯩꯔꯣꯟꯒꯤ ꯃꯔꯝꯗ ꯈꯝꯕ ꯊꯣꯏꯕꯤꯒꯤ ꯍꯣꯏꯒꯤ ꯃꯔꯝꯗ ꯁꯛꯄꯅꯤ ꯑꯗꯨꯒ ꯈꯣꯡꯖꯣꯝ ꯄ꯭ꯔꯕ ꯍꯥꯏꯁꯤꯅ ꯑꯩꯈꯣꯏꯒꯤ ꯊꯥꯏꯅꯒꯤ ꯑꯩꯈꯣꯏꯒꯤ ꯅꯤꯡꯊꯧ ꯃꯆꯥꯁꯤꯡꯒꯤ ꯑꯣꯏꯕ ꯑꯗꯨꯒꯨꯝꯕꯒꯤ ꯃꯔꯝꯗ ꯁꯛꯄ ꯑꯩꯈꯣꯏꯒꯤ ꯑꯩꯈꯣꯏ ꯂꯣꯀꯦꯟ ꯈꯨ ꯈꯨꯅꯨꯡꯒꯤ ꯏꯁꯩ ꯍꯥꯏꯇꯥꯔꯦ ꯑꯗꯨꯒꯨꯝꯕ ꯏꯁꯩ ꯃꯈꯜ ꯑꯃꯅꯤ ꯑꯗꯨꯒ ꯑꯩꯈꯣꯏꯒꯤ ꯈꯨꯅꯨꯡ ꯏꯁꯩ ꯍꯥꯏꯅ ꯑꯃꯁꯨ ꯂꯩꯔꯤ ꯈꯨꯂꯪ ꯏꯁꯩ ꯈꯨꯅꯨꯡ ꯏꯁꯩ ꯑꯅ ꯃꯁꯤꯅ ꯑꯩꯈꯣꯏꯒꯤ ꯅꯨꯄꯥꯒ ꯅꯨꯄꯤꯒ ꯁꯛꯃꯤꯟꯅꯕꯅꯤ ꯅꯨꯄꯥꯅ ꯑꯃꯨꯛ ꯁꯛꯂꯛꯀꯅꯤ ꯃꯁꯤꯗꯗꯤ ꯑꯗꯨ ꯃꯥꯛ ꯃꯁꯤꯒꯤꯁꯨ

ꯑꯁꯤꯗꯒꯤ ꯁꯩꯍꯦꯛ ꯁꯩꯗꯥ ꯂꯩ ꯅꯨꯄꯥꯅ ꯑꯃꯨꯛ ꯀꯨ ꯁꯛꯀꯅꯤ ꯃꯁꯤꯗꯅ ꯅꯨꯄꯤꯅ ꯑꯃꯨꯛ ꯈꯨꯝꯒꯅꯤ ꯅꯨꯄꯤꯅ ꯑꯃꯨꯛ ꯁꯛꯀꯅꯤ ꯅꯨꯄꯥꯅ ꯑꯃꯨꯛ ꯈꯨꯝꯒꯅꯤ ꯃꯁꯤ ꯌꯥꯝꯅ ꯐꯖꯕ ꯑꯩꯈꯣꯏꯒꯤ ꯊꯥꯏꯅꯒꯤ ꯏꯁꯩ ꯃꯈꯜ ꯑꯃꯅꯤ ꯑꯗ ꯍꯧꯖꯤꯛꯁꯨ ꯃꯁꯤ ꯍꯧꯖꯤꯛꯁꯨ ꯀꯟꯅ ꯁꯤ ꯌꯥꯝꯅ ꯐꯖꯅ ꯑꯃꯨꯛ ꯃꯁꯤ ꯁꯛꯅꯕ ꯍꯧꯔꯛꯏ ꯑꯁꯤ ꯃꯔꯝꯁꯤꯗ ꯑꯩꯈꯣꯏ ꯈꯨꯅꯨꯡ ꯏꯁꯩꯁꯤ ꯆꯥꯎꯈꯠꯅꯕꯁꯨ ꯌꯥꯝ ꯀꯟꯅ ꯇꯧꯔꯤ